ꯒꯣꯕꯔꯃꯦꯟ ꯁ꯭ꯀꯨꯜꯗ ꯑꯣꯖꯥ ꯃꯁꯤꯡꯗꯤ ꯑꯗꯨꯝ ꯁꯨꯅ ꯊꯝꯕꯤ ꯑꯗꯨꯒ ꯑꯣꯖꯥꯁꯤꯡꯒꯤ ꯑꯋꯥꯠꯄꯗꯤ ꯂꯥꯛꯄ ꯃꯇꯝꯗ ꯑꯋꯥꯠꯄꯗꯤ ꯑꯗꯨꯝ ꯂꯩ ꯑꯣꯖꯥꯁꯤꯡ ꯑꯁꯤꯅ ꯑꯩꯈꯣꯏꯒꯤ ꯁ꯭ꯀꯨꯜ ꯑꯁꯤꯗ ꯂꯥꯛꯄ ꯃꯇꯝꯗ ꯃꯈꯣꯏꯅ ꯑꯩꯈꯣꯏꯒꯤ ꯃꯈꯣꯏꯅ ꯂꯥꯛꯅꯤꯡꯕ ꯃꯇꯝꯗ ꯍꯦꯛ ꯂꯥꯛ ꯂꯥꯛꯅꯤꯡꯗ ꯃꯇꯝꯗ ꯍꯦꯛ ꯇꯣꯛ ꯑꯁꯤꯅ ꯑꯁꯨꯃꯥꯏꯅ ꯇꯧꯕ ꯑꯁꯤꯅ ꯑꯩꯈꯣꯏꯒꯤ ꯑꯉꯥꯡꯁꯤꯡꯗ ꯁꯥꯇ꯭ꯔꯥꯁꯤꯡ ꯑꯁꯤꯗ ꯃꯈꯣꯏꯒꯤ ꯑꯋꯥꯠꯄ ꯀꯌꯥ ꯑꯃ ꯑꯣꯏꯍꯜꯂꯤ ꯍꯥꯏꯕꯗꯤ ꯃꯈꯣꯏꯒꯤ ꯁꯥꯏꯟꯁꯇ ꯃꯦꯠꯁ ꯑꯗꯨꯗꯩ ꯁꯣꯁꯤꯌꯦꯜ ꯁꯥꯏꯟꯁ ꯏꯪꯂꯤꯁ ꯂꯩꯔꯤꯕ ꯁꯕꯖꯦꯛꯁꯤꯡ ꯑꯁꯤꯗ ꯀꯔꯤꯒꯨꯝꯕ ꯑꯣꯖꯥ ꯑꯃꯅ ꯃꯦꯠꯁ ꯇꯥꯛꯀꯗꯕ ꯅꯨꯃꯤꯠ ꯑꯗꯨꯗ ꯍꯥꯏꯔꯤꯕ ꯃꯦꯠꯁꯀꯤ ꯑꯣꯖꯥꯗꯨꯅ ꯂꯥꯛꯇꯕ ꯃꯇꯝꯗ ꯁꯥꯏꯟꯁꯀꯤ ꯑꯣꯖꯥꯅ ꯏꯪꯂꯤꯁꯀꯤ ꯑꯣꯖꯥꯅ ꯃꯩꯇꯩ ꯃꯌꯦꯛꯀꯤ ꯑꯣꯖꯥꯅ ꯇꯥꯛꯄ ꯍꯥꯏꯗꯣ ꯈꯤꯇꯪ ꯋꯥꯅ ꯊꯣꯛꯏ ꯑꯗꯨꯅ ꯃꯥꯒꯤ ꯀꯣꯕꯔꯗꯣ ꯇꯧꯕ ꯉꯝꯗꯦꯕ ꯑꯗꯨꯅ ꯃꯔꯝ ꯑꯣꯏꯗꯨꯅ ꯁꯥꯇ꯭ꯔꯥꯁꯤꯡꯗ ꯑꯗꯨꯒꯨꯝꯕ ꯀꯣꯕꯔ ꯇꯧꯕ ꯉꯝꯍꯧꯗꯕ ꯁꯦꯂꯦꯕꯁ ꯀꯥꯜꯂꯒ ꯆꯠꯈꯤꯕ ꯑꯗꯨꯗꯒꯤ ꯊꯨꯡꯍꯧꯗꯕ ꯑꯦꯛꯖꯥꯝ ꯃꯌꯥꯅ ꯅꯛꯁꯤꯜꯂꯛꯄ ꯑꯁꯤꯒꯨꯝꯕ ꯅꯨꯡꯉꯥꯏꯇꯕ ꯀꯌꯥ ꯑꯁꯤꯅ ꯁꯥꯇ꯭ꯔꯒꯤ ꯄꯨꯟꯁꯤꯗ ꯑꯗꯨꯗꯒꯤ ꯃꯈꯣꯏꯗ ꯌꯥꯝꯅ ꯑꯩꯈꯣꯏꯒꯤ ꯅꯨꯡꯉꯥꯏꯇꯕ ꯑꯃ ꯑꯣꯏ ꯑꯗꯨꯅ ꯃꯔꯝ ꯑꯣꯏꯗꯨꯅ ꯑꯣꯖꯥꯁꯤꯡ ꯑꯁꯤꯅ ꯌꯥꯝꯅ ꯑꯩꯈꯣꯏꯒꯤ ꯆꯥꯡ ꯅꯥꯏꯅ ꯑꯩꯈꯣꯏꯒꯤ ꯁꯔꯀꯥꯔꯒꯤ ꯃꯥꯏꯀꯩꯗꯒꯤ ꯑꯣꯖꯥꯁꯤꯡꯒꯤ ꯃꯥꯏꯀꯩꯗꯒꯤ ꯆꯥꯡ ꯅꯥꯏꯅ ꯂꯥꯛꯍꯟꯅꯤꯡꯕ ꯑꯗꯨꯒꯤ ꯄꯣꯠꯇꯨ ꯑꯩꯈꯣꯏꯒꯤ ꯁꯥꯇ꯭ꯔꯒꯤ ꯃꯥꯏꯀꯩꯗꯒꯤ ꯄꯣꯛꯍꯟꯅꯤꯡꯏ ꯍꯥꯏꯕꯗꯤ ꯃꯈꯣꯏꯅ ꯆꯥꯡ ꯅꯥꯏꯅ ꯂꯥꯛꯄ ꯇꯥꯔꯗꯤ ꯁꯥꯇ꯭ꯔꯁꯤꯁꯨ ꯐꯖꯅ ꯇꯦꯛ ꯀꯤꯌꯥꯔ ꯇꯦꯛ ꯀꯤꯌꯥꯔ ꯑꯗꯨꯗꯒꯤ ꯐꯖꯅ ꯌꯦꯡꯁꯟ ꯈꯣꯆꯟꯕꯤꯕ ꯇꯥꯔꯒꯗꯤ ꯃꯈꯣꯏꯅꯅꯦ ꯁꯥꯇ꯭ꯔꯁꯤꯡ ꯑꯁꯨꯕꯨ ꯐꯖꯅ ꯐꯍꯟꯕꯤꯕ ꯌꯥꯕꯅꯤ ꯑꯗꯨꯅ ꯃꯈꯣꯏꯅ ꯑꯁꯨꯝꯅ ꯅꯦꯒ꯭ꯂꯦꯠ ꯆꯥꯕ ꯇꯥꯔꯒꯗꯤ ꯑꯩꯈꯣꯏꯗ ꯁꯥꯇ꯭ꯔꯁꯤꯡꯗ ꯌꯥꯝꯅ ꯑꯃꯥꯡꯕ ꯌꯥꯝꯅ ꯄ꯭ꯔꯣꯕ꯭ꯂꯦꯝ ꯑꯆꯧꯕ ꯑꯆꯧꯕ ꯑꯗꯣ ꯑꯣꯏꯍꯜꯂꯤ